ꯍꯥꯟꯅꯒꯤ ꯉꯁꯤꯗꯒꯤꯅ ꯆꯍꯤ ꯇꯔꯥꯒꯤ ꯃꯃꯥꯡꯗ ꯑꯣꯏꯔꯝꯕꯒ ꯍꯧꯖꯤꯛ ꯑꯣꯏꯔꯤꯕꯒ ꯑꯩꯈꯣꯏꯗ ꯌꯥꯝꯅ ꯈꯦꯠꯅꯔꯦ ꯉꯁꯤꯗꯒꯤꯅ ꯃꯇꯝ ꯈꯔ ꯆꯍꯤ ꯇꯔꯥꯃꯨꯛꯀꯤ ꯃꯃꯥꯡꯗꯗꯤ ꯔꯦꯗꯤꯑꯣ ꯃꯇꯨꯡꯗ ꯇꯦꯂꯤꯕꯤꯖꯟ ꯂꯥꯛꯇꯅ ꯑꯩꯈꯣꯏꯗ ꯏꯄꯥꯎꯁꯤꯡ ꯑꯁꯤ ꯈꯪꯅꯔꯝꯏ ꯑꯗꯨꯕꯨ ꯍꯧꯖꯤꯛꯇꯤ ꯑꯗꯨꯛꯀꯤ ꯃꯇꯤꯛ ꯍꯣꯡꯈ꯭ꯔꯦ ꯇꯦꯛꯅꯣꯂꯣꯖꯤ ꯆꯥꯎꯈꯠꯂꯛꯄꯅ ꯃꯔꯝ ꯑꯣꯏꯗꯨꯅ ꯏꯁꯃꯥꯔꯠ ꯐꯣꯟ ꯄꯥꯏꯅꯔꯛꯄꯗꯒꯤ ꯑꯃꯗꯤ ꯏꯟꯇꯔꯅꯦꯠꯀꯤ ꯏꯁꯄꯤꯗ ꯑꯁꯤ ꯐꯥꯏꯚ ꯖꯤ ꯅꯦꯠꯋꯥꯛ ꯂꯥꯛꯄꯗꯒꯤ ꯑꯃꯗꯤ ꯕ꯭ꯔꯣꯗꯕꯦꯟ ꯀꯌꯥ ꯑꯃ ꯂꯥꯛꯄꯗꯒꯤ ꯍꯥꯏꯔꯤꯕ ꯏꯁꯃꯥꯔꯠ ꯐꯣꯟ ꯅꯠꯇ꯭ꯔꯒ ꯂꯦꯞꯇꯣꯞꯇ ꯍꯧꯖꯤꯛ ꯍꯧꯖꯤꯛ ꯀꯔꯤ ꯊꯣꯛꯂꯤꯕꯒꯦ ꯑꯗꯨꯒ ꯀꯔꯤ ꯀꯗꯥꯏꯗ ꯀꯔꯝꯕ ꯊꯧꯗꯣꯛꯁꯤꯡ ꯊꯣꯛꯂꯤꯕꯒꯦ ꯍꯥꯏꯕꯁꯤ ꯑꯩꯈꯣꯏꯅ ꯄꯥꯏꯔꯤꯕ ꯏꯁꯃꯥꯔꯠ ꯐꯣꯟ ꯑꯁꯤꯗ ꯌꯥꯝꯅ ꯂꯥꯏꯅ ꯈꯨꯗꯛ ꯈꯨꯗꯛꯀꯤ ꯑꯣꯏꯕ ꯄꯥꯎꯁꯤꯡ ꯊꯧꯗꯣꯛꯁꯤꯡ ꯌꯦꯡꯕ ꯌꯥꯔꯦ ꯐꯦꯁꯕꯨꯛ ꯑꯃꯗꯤ ꯏꯟꯁꯇꯥꯒ꯭ꯔꯥꯝ ꯑꯃꯗꯤ ꯋꯥꯆꯞꯅ ꯆꯤꯡꯕꯗꯁꯨ ꯃꯇꯝ ꯃꯇꯝꯒꯤ ꯑꯣꯏꯕ ꯄꯥꯎꯁꯤꯡ ꯅ꯭ꯌꯨꯁ ꯆꯦꯅꯦꯜꯁꯤꯡꯅ ꯑꯞꯗꯦꯗ ꯂꯥꯛꯄꯗꯒꯤ ꯑꯩꯈꯣꯏꯅ ꯌꯦꯡꯅꯕꯁꯨ ꯌꯥꯎꯔꯦ ꯁꯤꯇ ꯅꯠꯇꯅ ꯀꯔꯤꯒꯨꯝꯕ ꯑꯩꯈꯣꯏꯅ ꯈꯨꯗꯛ ꯈꯨꯗꯛꯀꯤ ꯑꯣꯏꯕ ꯄꯥꯎꯁꯤꯡ ꯑꯁꯤ ꯂꯥꯏꯐ ꯊꯥꯗꯨꯅ ꯌꯦꯡꯕꯒꯤ ꯈꯨꯗꯣꯡ ꯆꯥꯕꯁꯨ ꯌꯥꯝꯅ ꯐꯪꯏ